ꯁꯥꯟꯅ ꯈꯣꯠꯅꯕ ꯑꯁꯤꯅ ꯄꯨꯟꯁꯤꯒꯤ ꯁꯤꯟꯐꯝ ꯑꯣꯏꯅ ꯂꯧꯔꯤꯕ ꯑꯩꯅ ꯈꯪꯕ ꯁꯥꯟꯅꯔꯣꯏ ꯑꯗꯨꯗꯤ ꯃꯦꯔꯤ ꯀꯣꯝꯅꯤ ꯃꯔꯤ ꯀꯣꯝꯅ ꯃꯅꯤꯄꯨꯔꯒꯤ ꯅꯠꯇꯅ ꯏꯟꯗꯤꯌꯥꯒꯤ ꯃꯤꯡꯆꯠ ꯄꯨꯔꯛꯇꯅ ꯃꯥꯂꯦꯝꯗ ꯁꯛ ꯇꯥꯛꯂꯤ ꯑꯗꯨꯇ ꯅꯠꯇꯅ ꯃꯍꯥꯛꯅ ꯇꯣꯔꯅꯥꯃꯦꯟ ꯀꯌꯥ ꯌꯥꯎꯗꯅ ꯄꯩꯁꯥ ꯀꯌꯥ ꯑꯃꯁꯨ ꯇꯥꯜꯂꯤ ꯃꯗꯨꯅ ꯃꯥꯒꯤ ꯐꯦꯃꯤꯂꯤ ꯑꯃꯁꯨꯡ ꯄꯨꯟꯁꯤꯒꯤ ꯆꯪꯗ꯭ꯔꯕ ꯌꯥꯗ꯭ꯔꯕ ꯈꯨꯗꯤꯡꯃꯛ ꯁꯥꯟꯅꯔꯒ ꯇꯥꯜꯂꯤ ꯀꯔꯤꯒꯨꯝꯕ ꯃꯇꯝꯗ ꯑꯇꯣꯞꯄ ꯁꯥꯟꯅꯔꯣꯏ ꯁꯤꯡꯗꯁꯨ ꯇꯥꯛꯄꯤ ꯇꯝꯕꯤꯗꯨꯅ ꯃꯍꯥꯛꯀꯤ ꯑꯃꯁꯨꯡ ꯃꯅꯤꯄꯨꯔꯒꯤ ꯀꯥꯟꯅꯕ ꯀꯌꯥ ꯄꯤ ꯃꯍꯩꯔꯣꯏ ꯁꯤꯡꯅ ꯁ꯭ꯀꯨꯜꯁꯤꯡꯒꯤ ꯁꯥꯟꯅ ꯈꯣꯠꯅꯕꯗ ꯁꯔꯨꯛ ꯌꯥꯏ ꯃꯗꯨꯗꯤ ꯐꯨꯠꯕꯣꯜ ꯕꯣꯂꯤꯕꯣꯜ ꯖꯦꯚꯂꯤꯟ ꯊ꯭ꯔꯣ ꯁꯣꯠ ꯄꯨꯠ ꯍꯥꯏ ꯖꯝ ꯂꯣꯡ ꯖꯝ ꯑꯃꯁꯨꯡ ꯆꯥꯏꯅꯤꯖ ꯆꯦꯛꯀꯔ ꯆꯦꯁ ꯀꯦꯔꯣꯝꯅꯆꯤꯡꯕ ꯁꯥꯟꯅꯩ ꯆꯍꯤ ꯈꯨꯗꯤꯡꯒꯤ ꯂꯥꯛꯄ ꯏꯁꯄꯣꯔꯠꯁ ꯑꯗꯨꯗ ꯃꯍꯥꯛ ꯃꯍꯥꯛꯀꯤ ꯇꯦꯂꯦꯟꯁꯨ ꯄꯤ